ꯍꯧꯖꯤꯛꯀꯥꯟ ꯃꯇꯝꯁꯦ ꯐꯤꯖꯤꯀꯦꯜ ꯐꯤꯖꯤꯀꯦꯜꯒ ꯃꯦꯟꯇꯜꯒꯤ ꯒꯦꯝꯁꯤ ꯌꯥꯝ ꯂꯩꯔꯤꯌꯦ ꯍꯧꯖꯤꯛ ꯑꯩꯈꯣꯏꯒꯤ ꯄꯤꯄꯜ ꯑꯩꯈꯣꯏ ꯃꯤ ꯃꯌꯥꯝꯕꯨ ꯀꯟꯇ꯭ꯔꯤꯕ꯭ꯌꯨꯠ ꯇꯧꯔꯤꯕ ꯌꯥꯝ ꯂꯩꯕꯅ ꯑꯁꯤ ꯒꯦꯝꯁꯅ ꯑꯗꯨ ꯑꯩꯈꯣꯏꯅ ꯑꯣꯏꯔꯣ ꯃꯦꯟꯇꯜꯒꯤ ꯔꯤꯁꯔꯁ ꯑꯦꯛꯁꯔꯁꯥꯏꯁ ꯇꯧꯅꯤꯡꯕ ꯒꯦꯝꯁ ꯇꯧꯅꯤꯡꯕ ꯑꯩꯈꯣꯏꯅ ꯃꯥꯏꯟ ꯐ꯭ꯔꯦꯁ ꯇꯧꯅꯤꯡꯕ ꯒꯦꯝꯁꯨ ꯂꯩꯕꯒꯤ ꯍꯧꯖꯤꯛꯁꯦ ꯑꯩꯈꯣꯏꯒꯤ ꯃꯥꯏꯟꯁꯦ ꯌꯥꯝ ꯒꯦꯝꯅ ꯌꯥꯝ ꯂꯩꯕꯒꯤ ꯑꯩꯈꯣꯏ ꯀꯟꯇ꯭ꯔꯤꯕ꯭ꯌꯨꯠ ꯇꯧꯕꯤꯔꯤꯕ ꯌꯥꯝ ꯂꯩ ꯑꯗꯨꯒ ꯐꯤꯖꯤꯀꯦꯜ ꯒꯦꯝꯁꯦ ꯍꯧꯖꯤꯛ ꯁꯥꯟꯅꯔꯤꯕ ꯀꯣꯃꯟ ꯒꯦꯝ ꯂꯥꯏꯛꯁ ꯕꯣꯂꯤꯕꯣꯜ ꯐꯨꯠꯕꯣꯜ ꯑꯩꯈꯣꯏꯒꯤ ꯐꯤꯠꯅꯦꯁ ꯐꯤꯠꯅꯦꯁ ꯊꯝꯕꯤꯕ ꯌꯥꯕꯒꯤ ꯏꯁꯀꯤꯞꯄꯤꯡꯒꯨꯝꯕ ꯃꯣꯔꯅꯤꯡ ꯋꯥꯛ ꯃꯣꯔꯅꯤꯡ ꯖꯣꯒꯤꯡ ꯑꯣꯔ ꯖꯁ ꯑꯦꯁ ꯃꯣꯔꯅꯤꯡ ꯑꯦꯛꯁꯔꯁꯥꯏꯁ

ꯑꯗꯨꯅ ꯑꯩꯈꯣꯏꯒꯤ ꯐꯤꯖꯤꯀꯦꯜ ꯃꯦꯟꯇꯦꯟ ꯇꯧꯕ

ꯍꯧꯖꯤꯛ ꯑꯩꯈꯣꯏꯒꯤ ꯒꯦꯝꯁꯅ ꯀꯟꯇ꯭ꯔꯤꯕ꯭ꯌꯨꯠ ꯇꯧꯕꯁꯤ ꯌꯥꯝ ꯂꯩ ꯑꯗꯨ ꯑꯩꯈꯣꯏꯒꯤ ꯍꯧꯖꯤꯛ ꯑꯩꯈꯣꯏ ꯑꯣꯜ ꯑꯦꯖꯒꯨꯝꯕ ꯒ꯭ꯔꯥꯟꯄꯦꯔꯦꯟꯁꯀꯨꯝꯕ ꯃꯈꯣꯏꯅ ꯑꯦꯛꯁꯔꯁꯥꯏꯁ ꯈꯤꯇꯪ ꯇꯧꯔꯒ ꯍꯧꯖꯤꯛ ꯃꯤ ꯑꯥꯎꯠ ꯑꯣꯐ ꯑꯥꯎꯠ ꯑꯣꯐ ꯃꯅꯤꯄꯨꯔꯒꯤ ꯃꯤ ꯗꯤꯌꯔ ꯑꯦꯖ ꯃꯈꯣꯏꯒꯤ ꯆꯍꯤꯒ ꯑꯩꯈꯣꯏꯒꯤ ꯒ꯭ꯔꯥꯟꯄꯦꯔꯦꯟ ꯆꯍꯤꯁꯤ ꯃꯣꯏꯅ ꯑꯣꯏꯔꯁꯨ ꯑꯩꯈꯣꯏꯒꯤ ꯒ꯭ꯔꯥꯟꯄꯦꯔꯦꯟꯁꯀꯤ ꯋꯥꯔꯀꯤꯡ ꯏꯁꯇꯥꯏꯜ ꯋꯥꯔꯀꯤꯡ ꯏꯁꯇꯥꯏꯜ ꯑꯩꯈꯣꯏꯒꯤ ꯒ꯭ꯔꯥꯟꯄꯦꯔꯦꯟꯁꯇꯒꯤ ꯋꯥꯔꯀꯤꯡ ꯏꯁꯇꯥꯏꯜꯅ ꯍꯦꯟꯅ ꯐꯖꯩ ꯑꯗꯨꯒ ꯃꯈꯣꯏꯒꯤ ꯁꯥꯁꯦ ꯀꯜꯂꯤ ꯑꯗꯨꯒ ꯃꯣꯏꯒꯤ

ꯏꯟꯁꯥꯏꯠ ꯑꯣꯔꯒꯥꯟꯁꯇꯨꯅ ꯐꯖꯩ